ꯑꯩ ꯆꯤꯅꯥꯗ ꯆꯠꯅꯤꯡꯉꯤ ꯆꯤꯅꯥꯗ ꯆꯠꯅꯤꯡꯕꯒꯤ ꯃꯔꯝꯗꯤ ꯃꯣꯏꯒꯤ ꯂꯩꯔꯤꯕ ꯏꯁꯇꯥꯏꯜ ꯑꯃꯗꯤ ꯃꯣꯏꯒꯤ ꯌꯨꯝ ꯈꯨꯁꯥ ꯃꯣꯏꯒꯤ ꯃꯥꯔꯀꯦꯠꯇꯤꯡ ꯇꯧꯕ ꯏꯁꯇꯥꯏꯜ ꯑꯗꯨꯁꯤꯡꯗꯨꯁꯨ ꯌꯦꯡꯅꯤꯡꯉꯤ ꯆꯠꯅꯤꯡꯉꯤ ꯑꯗꯒꯤ ꯃꯣꯏꯒꯤ ꯗ꯭ꯔꯦꯁꯤꯡ ꯏꯁꯇꯥꯏꯜ ꯀꯩꯀꯥꯁꯤꯁꯨ ꯁꯨꯝ ꯄꯥꯝꯖꯩ ꯃꯣꯏꯒꯤ ꯂꯩꯔꯤꯕ ꯏꯁꯇꯥꯏꯜꯁꯤꯡꯗꯣ ꯑꯁꯤ ꯍꯥꯏꯔꯒ ꯃꯇꯥꯡꯗ ꯂꯣꯏꯁꯟꯖꯔꯒꯦ